ꯍꯜꯂꯣ ꯑꯁꯤ ꯎꯕꯔꯒꯤ ꯀꯁꯇꯃꯔ ꯀꯤꯌꯔ ꯑꯣꯏꯕꯤꯕ꯭ꯔꯥ ꯑꯩꯒꯤ ꯃꯤꯡ ꯃꯦꯛꯁꯕꯩꯖꯦꯠ ꯑꯩꯒꯤ ꯕꯨꯀꯤꯡ ꯗꯦꯠꯅ ꯇ꯭ꯋꯦꯟꯇꯤ ꯁꯦꯞꯇꯦꯝꯕꯔ ꯇ꯭ꯋꯦꯟꯇꯤ ꯇ꯭ꯋꯦꯟꯇꯤ ꯐꯣꯔ ꯇꯥꯏꯃꯤꯡꯅ ꯄꯨꯡ ꯑꯅꯤ ꯑꯩ ꯉꯁꯥꯏ ꯉꯁꯥꯏ ꯄꯨꯡ ꯋꯥꯟ ꯐꯤꯞꯇꯤꯗꯒꯤ ꯀꯦꯞ ꯗ꯭ꯔꯥꯏꯚꯔ ꯀꯣꯜ ꯇꯧꯔꯝꯕꯅꯦ ꯃꯥ ꯄꯥꯏꯈꯠꯇ꯭ꯔꯦ ꯀꯔꯤ ꯃꯔꯝꯒꯤ ꯄꯥꯏꯈꯠꯇꯕꯅꯣ ꯑꯗꯨ ꯑꯩ ꯈꯪꯗꯦ ꯅꯣꯏ ꯑꯝꯇꯪ ꯌꯦꯡꯕꯤꯌꯨ ꯍꯧꯖꯤꯛꯐꯥꯎ ꯂꯥꯛꯇꯕꯅꯤꯅ ꯑꯩ ꯀꯦꯟꯁꯦꯜ ꯇꯧꯔꯒꯦ ꯑꯗꯨꯒ ꯔꯤꯐꯟꯗꯣ ꯇꯧꯕꯤꯅꯕ ꯍꯥꯏꯖꯕꯅꯤ